ꯁꯤ ꯑꯜ ꯍꯥꯌꯥꯠ ꯑꯣꯏꯕꯤꯔꯕ꯭ꯔꯥ ꯑꯩꯅ ꯆꯤꯀꯟ ꯂꯣꯂꯤꯄꯣꯞꯀ ꯆꯧꯒ ꯈꯔ ꯏꯃꯥꯟꯅꯕ ꯂꯥꯛꯏ ꯍꯥꯏꯅ ꯄꯨꯕꯤꯔꯛꯑꯣ ꯍꯥꯏꯅ ꯍꯥꯏꯕꯗꯨ ꯄꯨꯕꯤꯔꯛꯇ꯭ꯔꯤꯁꯤ ꯆꯧ ꯋꯥꯠꯂꯛꯑꯦ ꯆꯧꯗꯨ ꯈꯔ ꯊꯨꯅ ꯑꯝꯇ ꯊꯤꯟꯕꯤꯔꯛꯑꯣ ꯁꯤ ꯍꯥꯏꯔ ꯑꯩ ꯊꯝꯃꯦ